ꯍꯜꯂꯣ ꯍꯜꯂꯣ ꯀꯅꯥ ꯑꯣꯏꯔꯕꯅꯣ

ꯑꯣ ꯑꯣ ꯅꯤꯉꯣꯜ ꯂꯩꯃꯔꯣ ꯌꯥꯝ ꯊꯥꯖꯗꯅ ꯐꯣꯟ ꯈꯧꯔꯛꯑꯦ ꯉꯁꯤ ꯅꯨꯃꯤꯠꯁꯤꯗ ꯑꯣ ꯅꯪ ꯀꯛꯆꯤꯡꯗ ꯂꯥꯛꯇꯧꯕ ꯂꯩꯕ꯭ꯔꯣ ꯍꯥꯏꯁꯦ ꯑꯣ ꯀꯛꯆꯤꯡ ꯕꯣꯔꯥꯒꯤ ꯃꯇꯥꯡꯗ ꯍꯥꯏꯁꯦ ꯀꯛꯆꯤꯡ ꯕꯣꯔꯥꯁꯦ ꯑꯩꯈꯣꯏꯅ ꯑꯩꯈꯣꯏ ꯕꯖꯥꯔꯗꯒꯤ ꯂꯩ ꯃꯇꯝꯗꯗꯤ ꯑꯩꯈꯣꯏ ꯀꯛꯆꯤꯡ ꯕꯣꯔꯥ ꯍꯥꯏꯔꯒꯁꯨ ꯃꯌꯥꯝ ꯑꯝꯗꯤ ꯐꯪꯅꯦꯕ ꯑꯗꯨꯒ ꯃꯍꯥꯎꯗꯤ ꯑꯩꯈꯣꯏ ꯀꯛꯆꯤꯡ ꯕꯣꯔꯥ ꯍꯥꯏꯔꯒꯁꯨ ꯑꯗꯨ ꯕꯖꯥꯔꯗ ꯁꯥꯔꯤꯁꯤ ꯑꯁꯦꯡꯕꯒꯤꯗꯤ ꯕꯖꯥꯔꯗ ꯁꯥꯔꯤꯁꯤꯗꯤ ꯅꯠꯇꯦꯕ ꯑꯩꯈꯣꯏꯅ ꯍꯥꯏꯗꯤ ꯑꯩꯈꯣꯏꯒꯤ ꯈꯣꯡꯅꯥꯡ ꯃꯔꯤ ꯐꯥꯡ ꯍꯥꯏꯗꯅ ꯑꯃ ꯂꯩ ꯑꯗꯨꯗꯒꯤ ꯁꯨꯝ ꯐꯥꯎꯖꯤꯟꯈ꯭ꯔꯒ ꯁꯨꯝ ꯆꯪꯈ꯭ꯔꯒ ꯃꯅꯨꯡꯁꯤꯗ ꯀꯩꯊꯦꯜ ꯃꯆꯥ ꯍꯥꯏꯗꯅ ꯇꯣꯉꯥꯟꯅ ꯂꯩꯌꯦꯕ ꯑꯁꯤꯒꯤ ꯍꯧꯖꯤꯛ ꯀꯩꯊꯦꯜ ꯃꯆꯥꯁꯤꯗ ꯑꯩꯈꯣꯏꯅ ꯕꯣꯔꯥ ꯍꯥꯏꯁꯤ ꯃꯌꯥꯝ ꯑꯃ ꯁꯥꯅꯩ ꯁꯥꯔꯒ ꯕꯣꯔꯥꯈꯛꯀꯤ ꯑꯣꯏꯅ ꯀꯩꯊꯦꯜ ꯃꯆꯥꯁꯤꯗ ꯑꯗꯨꯗ ꯕꯣꯔꯥꯈꯛꯀꯤ ꯌꯣꯟꯕꯒꯤ ꯑꯣꯏꯅ ꯃꯌꯥꯝ ꯑꯃ ꯂꯩꯌꯦꯕ ꯑꯁꯤꯗ ꯐꯪꯕ ꯕꯣꯔꯥꯁꯤꯅꯦ ꯃꯌꯥꯝꯅ ꯀꯛꯆꯤꯡ ꯕꯣꯔꯥ ꯀꯛꯆꯤꯡ ꯕꯣꯔꯥ ꯍꯥꯏꯅꯔꯤꯁꯦ ꯍꯥꯏꯗꯤ ꯍꯧꯖꯤꯛ ꯑꯩꯈꯣꯏꯅ ꯕꯖꯥꯔꯗꯒ ꯐꯪꯉꯤꯁꯤꯗꯤ ꯑꯗꯨꯝ ꯃꯃꯤꯡꯒꯤ ꯍꯥꯏꯇꯥꯔꯦ ꯑꯗꯨꯝ ꯀꯛꯆꯤꯡ ꯕꯣꯔꯥꯗꯣ ꯍꯥꯏꯔꯞ ꯃꯥꯟꯅꯔꯞ ꯇꯧꯕꯒꯤꯅꯤ ꯈꯇꯅꯦꯕ ꯍꯧꯖꯤꯛ ꯀꯩꯊꯦꯜ ꯃꯆꯥꯗ ꯐꯪꯏꯕ ꯕꯣꯔꯥꯁꯤꯗꯤ ꯑꯩꯈꯣꯏꯅ ꯑꯁꯤꯅꯦ ꯃꯤꯅ ꯀꯛꯆꯤꯡ ꯕꯣꯔꯥ ꯀꯛꯆꯤꯡ ꯕꯣꯔꯥ ꯍꯥꯏꯅꯩꯁꯤꯅ ꯑꯁꯤꯗꯒꯤ ꯂꯩꯕꯗꯗꯤ ꯃꯣꯏꯅ ꯕꯣꯔꯥ ꯆꯥꯃꯗ ꯂꯨꯄꯥ ꯍꯨꯝꯐꯨ ꯍꯨꯝꯐꯨꯇꯔꯥ ꯁꯨꯃꯥꯏꯅ ꯑꯗꯨꯝ ꯁꯥꯕꯅꯦꯕ ꯕꯣꯔꯥꯗꯣ ꯃꯁꯤꯡ ꯊꯤꯔ ꯑꯗꯨꯝꯅ ꯌꯣꯟꯕꯅꯦ ꯑꯗꯣ ꯑꯥ

ꯑꯣ ꯑꯗꯨꯗꯤ ꯕꯣꯔꯥꯈꯛꯇ ꯑꯣꯏꯅ ꯌꯣꯟꯕꯅꯦꯕ ꯑꯗꯨꯗꯕꯨꯗꯤ ꯑꯩꯈꯣꯏꯅ ꯍꯥꯏꯗꯤ ꯁꯥꯖꯔꯨꯒꯦ ꯈꯣꯠꯆꯔꯨꯒꯦ ꯍꯥꯏꯔꯗꯤ ꯃꯄꯣꯠ ꯃꯆꯩꯗꯨꯕꯨꯗꯤ ꯑꯗꯨꯝꯅ ꯑꯩꯈꯣꯏꯅ ꯍꯪꯉꯒ ꯑꯗꯨꯝ ꯁꯥꯕꯕꯨꯗꯤ ꯌꯥꯏ ꯑꯗꯨꯏꯁꯨ ꯃꯍꯥꯎꯗꯨꯗꯤ ꯑꯗꯨꯗ ꯀꯛꯆꯤꯡꯒꯤ ꯍꯧꯀꯤ ꯑꯥ ꯀꯩꯊꯦꯜ ꯃꯆꯥꯗ ꯁꯥꯔꯤꯕ ꯃꯍꯥꯎꯗꯨꯃꯛꯇꯤ ꯑꯥꯗ ꯑꯩꯈꯣꯏꯅ ꯑꯥ ꯇꯥꯏ ꯑꯣ ꯕꯣꯔꯥ ꯁꯥꯕ ꯃꯇꯝꯁꯤꯗꯤ ꯍꯣꯏ ꯑꯩꯈꯣꯏ ꯍꯧꯖꯤꯛ ꯀꯛꯆꯤꯡ ꯕꯣꯔꯥꯁꯤꯗꯤ ꯀꯩꯅꯣ ꯇꯧꯔꯒ ꯆꯦꯡꯅ ꯇꯛꯈꯥꯏꯔꯒ ꯑꯣꯏꯅ ꯁꯥꯏꯌꯦꯕ ꯍꯥꯏꯗꯤ ꯑꯩꯈꯣꯏ ꯕꯦꯁꯣꯟ ꯀꯩꯀꯥꯅ ꯁꯥꯕ ꯅꯠꯇꯦꯕ ꯑꯗꯨꯅ ꯃꯣꯏꯗꯁꯨ ꯃꯆꯜ ꯑꯃꯑꯅꯤ ꯂꯩꯔꯤ ꯍꯥꯏꯕ ꯆꯦꯡꯗꯨ ꯇꯛꯈꯥꯏꯔꯒ ꯍꯥꯏꯗꯤ ꯍꯋꯥꯏ ꯃꯪꯒꯟ ꯉꯥꯛꯇ ꯇꯧꯔꯒ ꯇꯧꯕꯅꯦꯕ ꯑꯗꯨꯅ ꯑꯩꯈꯣꯏꯅ ꯍꯥꯏꯗꯤ ꯃꯥꯒꯤ ꯃꯑꯣꯡꯗꯣ ꯇꯣꯠꯄꯒꯤ ꯃꯑꯣꯡ ꯍꯥꯏꯗꯤ ꯀꯩꯅꯣ ꯇꯧꯕꯗꯣ ꯈꯪꯗꯅ ꯇꯣꯛ ꯁꯥꯔꯨ ꯃꯇꯝꯗꯗꯤ ꯍꯥꯏꯗꯤ ꯑꯗꯨꯒꯤ ꯐꯣꯔꯝꯗꯣ ꯇꯥꯗꯅ ꯍꯥꯎꯕꯗꯤ ꯈꯤꯇꯪ ꯋꯥꯠꯅꯤ ꯍꯥꯏꯇꯥꯔꯦ ꯎꯝ ꯌꯧꯕꯗꯤ ꯉꯝꯗꯦ ꯍꯣ ꯍꯣꯏ ꯍꯣꯏ ꯑꯗꯨꯝ ꯂꯥꯛꯀꯥꯟꯗ ꯑꯗꯨꯝ ꯃꯍꯥꯎꯗꯣ ꯑꯗꯨ ꯂꯥꯑꯒ ꯑꯗꯨꯝ ꯆꯥꯔꯒ ꯌꯦꯡꯉꯗꯤ ꯑꯗꯨꯝ ꯈꯪꯉꯅꯤ ꯍꯥꯏꯇꯥꯔꯦ ꯑꯩꯈꯣꯏꯅ ꯍꯧꯕꯀꯥꯟꯗꯅ ꯀꯌꯥꯝ ꯀꯩꯅꯣ ꯇꯧꯕꯗꯣ ꯂꯥꯛꯑꯀꯥꯟꯗꯅ ꯀꯌꯥꯝ ꯍꯥꯎꯕ ꯍꯥꯏꯅ ꯑꯥ ꯑꯗꯨ ꯕꯖꯥꯔꯗꯨꯗꯗꯤ ꯍꯥꯏꯕꯗꯤ ꯑꯗꯨꯝ ꯍꯧꯖꯤꯛ ꯕꯖꯥꯔꯗ ꯊꯣꯛꯏꯗꯨꯁꯨ ꯌꯥꯝ ꯍꯥꯎꯇꯦ ꯍꯥꯏꯕꯗꯤ ꯅꯠꯇꯦꯕ ꯑꯗꯨꯝꯗꯤ ꯍꯥꯎꯗꯤ ꯍꯥꯎꯕꯅꯦ ꯑꯗꯨꯒ ꯍꯥꯏꯕꯗꯤ ꯀꯩꯅꯣ ꯕꯖꯥꯔꯗ ꯌꯣꯜꯂꯤꯕ ꯃꯈꯩꯁꯤꯅ ꯑꯃꯨꯛ ꯍꯥꯏꯕꯗꯤ ꯀꯛꯆꯤꯡ ꯕꯣꯔꯥ ꯍꯥꯏꯔꯒꯁꯨ ꯃꯍꯥꯎꯗꯣ ꯀꯃꯥꯏꯅ ꯍꯥꯏꯗꯣꯏꯅꯣ ꯈꯪꯗꯦ ꯃꯣꯏ ꯍꯥꯏꯕꯗꯤ ꯀꯩꯊꯦꯜ ꯃꯆꯥꯗ ꯁꯥꯔꯤꯕꯒꯤ ꯃꯍꯥꯎ ꯃꯤ ꯃꯐꯝꯗꯨꯒꯤ ꯃꯥꯒꯤ ꯃꯥꯒꯤ ꯆꯥꯟꯅꯔꯨꯕ ꯍꯥꯏꯒꯗ꯭ꯔꯥ ꯑꯗꯨꯝ ꯃꯐꯝꯗꯨꯗ ꯇꯧꯕꯗꯨꯅ ꯍꯦꯟꯅ ꯍꯥꯎꯏ ꯍꯥꯏꯗꯣ ꯕꯖꯥꯔꯅꯃꯨꯛ ꯈꯤꯇꯪ ꯋꯥꯠꯂꯦ ꯍꯥꯏꯇꯥꯔꯦ

ꯍꯣ ꯍꯣꯏ